ꯑꯩꯅ ꯃꯐꯝ ꯑꯁꯤꯗ ꯐꯪꯕ ꯉꯥ ꯈꯔꯗꯤ ꯔꯧ ꯃꯦꯂꯦꯒꯟ ꯁꯤꯜꯚꯔ ꯀꯞ ꯇꯨꯡꯍꯟꯕꯤ ꯉꯥꯃꯨ ꯎꯀꯥꯕꯤ ꯑꯗꯒꯤ ꯉꯥꯀꯤꯆꯧ ꯒ꯭ꯔꯥꯁ ꯀꯞ ꯉꯥꯃꯨ ꯑꯁꯤꯅꯆꯤꯡꯕꯅꯤ ꯃꯤꯌꯥꯝꯅ ꯈ꯭ꯋꯥꯏꯗꯒꯤ ꯄꯥꯝꯅꯕ ꯉꯥꯁꯤꯡꯅ ꯇꯨꯡꯍꯟꯕꯤꯅꯤ ꯇꯨꯡꯍꯟꯕꯤꯁꯤ ꯊꯣꯡꯉꯁꯨ ꯍꯥꯎꯏ ꯑꯗꯒꯤ ꯉꯧꯔꯁꯨ ꯇꯥꯎꯔꯁꯨ ꯃꯥꯒꯤ ꯃꯔꯨ ꯀꯩꯀꯩꯗꯨ ꯄꯦꯄꯦꯄꯦꯛ ꯄꯤꯛꯑꯒ ꯑꯗꯨꯀꯨꯛꯀꯤ ꯃꯇꯤꯛ ꯍꯥꯎꯏ ꯑꯗꯨꯛꯀꯤ ꯃꯇꯤꯛ ꯍꯥꯎꯕ ꯉꯥ ꯑꯣꯏ ꯑꯗꯨꯒ ꯉꯥꯁꯤꯡꯁꯤꯒꯤ ꯃꯈꯣꯏꯒꯤ ꯃꯃꯟꯗꯤ ꯔꯧꯅ ꯀꯦꯖꯤꯗ ꯐꯣꯔ ꯍꯟꯗ꯭ꯔꯦꯠ ꯑꯗꯒꯤ ꯃꯤꯔꯤꯒꯟꯅ ꯊ꯭ꯔꯤ ꯍꯟꯗ꯭ꯔꯦꯠ ꯁꯤꯜꯚꯔꯅ ꯇꯨ ꯍꯟꯗ꯭ꯔꯦꯠ ꯇꯨꯡꯍꯟꯕꯤꯁꯨ ꯊ꯭ꯔꯤ ꯍꯟꯗ꯭ꯔꯦꯠ ꯑꯗꯨꯝ ꯄꯤ ꯑꯗꯩ ꯉꯥꯃꯨꯅ ꯐꯣꯔ ꯍꯟꯗ꯭ꯔꯦꯠ ꯄꯤ ꯎꯀꯥꯕꯤꯅ ꯐꯥꯏꯚ ꯍꯟꯗ꯭ꯔꯦꯠ ꯑꯗꯒꯤ ꯉꯥꯀꯤꯖꯧꯁꯨ ꯁꯤꯛꯁ ꯍꯟꯗ꯭ꯔꯦꯠ ꯄꯤ ꯒ꯭ꯔꯥꯁꯀꯞꯇꯤ ꯇꯨ ꯍꯟꯗ꯭ꯔꯦꯠ ꯑꯗꯒꯤ ꯉꯀ꯭ꯔꯥꯁꯨ ꯐꯣꯔ ꯍꯟꯗ꯭ꯔꯦꯠ ꯑꯁꯨꯃꯥꯏꯅ ꯑꯗꯨꯝ ꯄꯤ